ꯍꯂꯣ ꯑꯣ ꯑꯩꯁꯦ ꯃꯅꯤꯄꯨꯔꯗ ꯂꯝ ꯀꯣꯏꯕ ꯂꯥꯛꯀꯦ ꯇꯧꯖꯕ ꯑꯗꯨꯗ ꯂꯣꯀꯦꯜꯒꯤ ꯃꯤ ꯑꯃꯗ ꯑꯗꯨꯝ ꯀꯣꯜ ꯇꯧꯖꯔꯛꯑꯝꯕꯅꯦ ꯑꯗꯣ ꯃꯅꯤꯄꯨꯔꯁꯦ ꯀꯔꯝ ꯀꯔꯝꯕ ꯃꯐꯝꯗ ꯀꯣꯏꯕ ꯌꯥꯕ ꯍꯧꯖꯤꯛꯁꯦ ꯂꯩꯒꯦ ꯑꯗꯨꯝ ꯍꯥꯏꯗꯤ ꯆꯠꯄꯗ ꯀꯣꯏꯕ ꯆꯠꯄꯗ ꯌꯦꯡꯕꯗ ꯐꯖꯕ ꯃꯐꯝ ꯅꯨꯡꯉꯥꯏꯕ ꯃꯐꯝ ꯑꯗꯨꯝꯕ ꯄꯥꯝꯃꯦ ꯑꯣ ꯑꯗꯣ ꯃꯅꯤꯄꯨꯔꯗ ꯈ꯭ꯋꯥꯏꯗꯒꯤ ꯐꯖꯕ ꯃꯐꯝ ꯃꯃꯤꯡ ꯆꯠꯄ ꯃꯐꯝꯁꯦ ꯀꯔꯝꯕ ꯃꯐꯝ ꯑꯣꯏꯒꯦ ꯑꯗꯨ ꯈ꯭ꯋꯥꯏꯗꯩ ꯅꯨꯡꯉꯥꯏꯕ ꯃꯐꯝꯁꯦ ꯀꯔꯝꯕꯅ ꯑꯣꯏꯗꯣꯏꯅꯣ ꯑꯗꯨ ꯃꯅꯤꯄꯨꯔꯁꯦ ꯍꯥꯏꯗꯤ ꯁꯨꯝ ꯂꯥꯏ ꯈꯣꯔꯝꯕꯝ ꯂꯥꯏꯁꯪ ꯃꯟꯗꯤꯔ ꯍꯥꯏ ꯇꯥꯔꯦꯅꯦ ꯑꯗꯨꯝ ꯂꯥꯏꯁꯪꯁꯦ ꯀꯔꯝ ꯀꯔꯝꯕ ꯃꯐꯝ ꯂꯩ ꯀꯥꯏ ꯀꯥꯏ ꯖꯒꯥꯗ ꯂꯩꯒꯦ ꯎꯝ ꯎꯝ ꯑꯗꯨꯝ ꯃꯤꯗꯤ ꯑꯗꯨꯝ ꯂꯥꯛꯅꯕ ꯅꯠꯇ꯭ꯔꯣ

ꯑꯇꯩ ꯁꯨꯝ ꯃꯐꯝ ꯀꯔꯤ ꯀꯔꯤ ꯍꯥꯏꯗꯤ ꯃꯅꯤꯄꯨꯔꯗ ꯃꯃꯤꯡ ꯆꯠꯄ ꯃꯐꯝ ꯑꯇꯩ ꯀꯩ ꯀꯩ ꯂꯩꯔꯤꯒꯦ ꯑꯗꯨꯝ ꯍꯥꯏꯕꯤꯔꯛꯎꯅꯦ

ꯃꯅꯤꯄꯨꯔꯁꯦ ꯑꯗꯨꯝ ꯂꯩꯕ ꯅꯨꯡꯉꯥꯏꯕ ꯅꯠꯇ꯭ꯔꯣ ꯃꯅꯤꯄꯨꯔ ꯃꯅꯤꯄꯨꯔꯁꯦ ꯍꯥꯏꯗꯤ ꯑꯇꯣꯞꯄ ꯂꯝꯗꯒꯤ ꯃꯤꯇꯣꯞ ꯑꯗꯨꯝ ꯆꯪꯉꯛꯄ ꯍꯥꯏꯗꯤ ꯀꯣꯏꯕ ꯂꯥꯛꯄ ꯂꯝ ꯌꯦꯡꯕ ꯂꯥꯛꯄꯗ ꯑꯗꯨꯝ ꯑꯊꯤꯡꯕ ꯑꯝꯇ ꯂꯩꯇꯕ ꯅꯠꯇ꯭ꯔꯣ

ꯑꯗꯣ ꯃꯅꯤꯄꯨꯔꯒꯤ ꯀꯩ ꯒꯣꯕꯤꯟꯗꯖꯤ ꯍꯥꯏꯕ꯭ꯔꯥ ꯑꯗꯨꯅ ꯀꯃꯥꯏ ꯇꯧꯕꯅꯣ ꯑꯗꯨꯝ ꯂꯥꯏꯐꯝꯗꯨꯕꯣ ꯍꯥꯏꯗꯤ ꯌꯥꯝ ꯂꯨꯕ ꯃꯐꯝ ꯑꯣꯏꯕ꯭ꯔꯥ ꯀꯃꯥꯏ ꯇꯧꯕꯅꯣ

ꯑꯗꯨ ꯃꯐꯝꯗꯣ ꯀꯃꯥꯏ ꯇꯧꯕꯅꯣꯕ ꯅꯤꯕ ꯕꯣꯔꯗꯨꯗꯤ ꯑꯗꯨꯝ ꯊꯨꯡꯖꯥꯠꯂꯥ ꯑꯣꯑꯣ ꯑꯗꯨꯗꯤ ꯑꯣ ꯑꯗꯨꯗꯤ ꯌꯥꯝ ꯅꯨꯡꯉꯥꯏꯖꯔꯦ ꯑꯩ ꯍꯌꯦꯡ ꯂꯥꯛꯑꯀꯥꯟꯗ ꯑꯃꯨꯛ ꯄꯥꯎ ꯐꯥꯎꯖꯔꯛꯑꯒꯦ ꯉꯁꯤꯒꯤꯗꯤ ꯊꯝꯖꯔꯒꯦꯀꯣ